ꯀꯛꯆꯤꯡ ꯃꯦꯟ ꯃꯥꯔꯀꯦꯠ ꯁꯨꯒꯨꯅꯨ ꯇꯣꯝꯕꯤ ꯀꯩꯊꯦꯜ ꯁꯨꯒꯨꯅꯨ ꯅꯅꯥꯎ ꯗꯨꯀꯥꯟ ꯃꯁꯤꯒꯤ ꯗꯨꯀꯥꯟ ꯁꯤꯡꯁꯤꯗ ꯄꯣꯠ ꯂꯧꯕ ꯃꯇꯝꯗ ꯌꯥꯝꯅ ꯑꯍꯣꯡꯕ ꯃꯃꯜꯗ ꯐꯪꯏ ꯆꯍꯤ ꯈꯔ ꯑꯁꯤꯗ ꯃꯅꯥ ꯃꯁꯤꯡꯒꯤ ꯃꯃꯜ ꯒ꯭ꯔꯣꯁꯔꯤꯒꯤ ꯃꯃꯜ ꯌꯥꯝꯅ ꯍꯦꯟꯒꯠꯂꯤ ꯄꯩꯁꯥ ꯇꯥꯡꯈꯠꯂꯛꯄ ꯑꯃꯗꯤ ꯆꯥꯎꯈꯠꯂꯛꯄꯒ ꯃꯇꯨꯡ ꯏꯟꯅ ꯃꯔꯨ ꯃꯔꯥꯡ ꯑꯃꯗꯤ ꯍꯥꯔꯒꯤ ꯃꯃꯟ ꯍꯦꯟꯒꯠꯂꯛꯏ ꯑꯗꯨꯅ ꯄꯣꯠ ꯆꯩꯁꯤꯡꯒꯤ ꯃꯃꯜ ꯇꯥꯡꯈꯠꯂꯛꯄꯅꯤ ꯑꯣꯟꯂꯥꯏꯟꯒꯤ ꯁꯣꯞꯄꯤꯡ ꯑꯁꯦ ꯑꯁꯦ ꯑꯩꯈꯣꯏ ꯌꯥꯝꯅ ꯀꯟꯅꯕ ꯄꯤ ꯃꯔꯝꯗꯤ ꯗꯨꯀꯥꯟꯒꯤ ꯃꯃꯜꯗꯒꯤ ꯇꯦꯟ ꯄꯔꯁꯦꯟ ꯇꯥꯅ ꯄꯤ ꯑꯃꯁꯨꯡ ꯌꯨꯝꯗ ꯃꯈꯣꯏꯅ ꯑꯗꯨꯝ ꯊꯤꯟꯕꯤꯔꯛꯏ